ꯍꯦꯜꯂꯣ ꯎꯝ ꯑꯦ ꯅꯨꯡꯉꯥꯏꯔꯤ ꯀꯩ ꯂꯩꯔꯦ ꯎꯝ ꯑꯣ ꯌꯥꯏ ꯌꯥꯏ ꯀꯩꯁꯨ ꯀꯥꯏꯗꯦꯅꯦ ꯑꯣꯑꯣ ꯐꯩꯅꯦ ꯎꯝ ꯎꯝ ꯑꯣꯑꯣ ꯎꯝ ꯑꯣ

ꯎꯝ ꯍꯣꯏꯅꯦ ꯑꯍꯥꯟꯕ ꯊꯥꯔꯛꯄꯅꯤꯅ ꯑꯁ ꯑꯩꯉꯣꯟ ꯀꯩꯅꯣꯁꯦ ꯑꯩꯗꯤ ꯍꯣꯏ ꯃꯔꯛ ꯃꯔꯛꯇ ꯊꯦꯡꯕꯨꯗꯤ ꯊꯦꯡꯅꯩ ꯊꯦꯡꯅꯔꯒꯁꯨ ꯀꯩ ꯍꯥꯏꯅꯤ ꯑꯩꯗꯤ ꯃꯅꯥꯗꯨ ꯄꯠ ꯄꯠ ꯂꯣꯏ ꯊꯗꯠꯈ꯭ꯔꯦꯕ ꯈꯔ ꯀꯩꯅꯣ ꯇꯧꯔꯛꯄꯒ ꯃꯅꯥꯗꯣ ꯇꯤꯟ ꯂꯥꯡ ꯀꯩꯅꯣ ꯇꯧꯗꯣꯏ ꯇꯧꯔꯛꯄꯗꯣ ꯄꯠ ꯄꯠ ꯂꯣꯏ ꯊꯗꯠꯂꯒ ꯑꯩꯈꯣꯏ ꯌꯦꯟꯒꯨꯝꯕꯗ ꯀꯔꯤꯒꯨꯝꯕꯗ ꯑꯗꯨꯃꯥꯏꯅ ꯀꯣꯛ ꯄꯤꯖꯊꯣꯛꯄꯅꯦꯕ ꯑꯗꯨ ꯑꯩ ꯃꯌꯥꯝ ꯊꯥꯕ ꯑꯣꯏꯔꯗꯤ ꯀꯩꯁꯨ ꯀꯥꯏꯗꯕ ꯑꯩꯈꯣꯏ ꯀꯣꯕꯤꯗꯨ ꯃꯌꯥꯝ ꯑꯃ ꯑꯩꯈꯣꯏ ꯄꯥꯛ ꯁꯟꯅ ꯊꯥꯕꯅꯤ ꯍꯥꯏꯗꯤ ꯑꯗꯨꯒꯤ ꯅꯥꯔꯛꯄ ꯑꯣꯏꯔꯗꯤ ꯑꯩꯈꯣꯏ ꯍꯤꯗꯥꯛ ꯀꯥꯡ ꯀꯩ ꯀꯥꯡ ꯀꯩꯅꯣ ꯇꯧꯗꯧꯕ ꯑꯗꯨ ꯅꯠꯇꯃꯤꯅ ꯑꯃ ꯑꯅꯤ ꯑꯍꯨꯝꯈꯛꯇ ꯄꯥꯟꯕꯗꯨꯗꯗꯤ ꯑꯗꯨꯒꯤ ꯑꯃꯨꯛ ꯍꯤꯗꯥꯛ ꯑꯃꯨꯛ ꯀꯩꯅꯣ ꯇꯧꯔꯨ ꯈꯣꯠꯂꯨꯗꯕꯗꯣ ꯀꯩꯗꯧꯅꯤ ꯍꯥꯏꯅ ꯅꯥꯄꯤ ꯑꯦ ꯅꯥꯄꯤ ꯑꯌꯦ ꯍꯤꯗꯥꯛ ꯀꯩꯅꯣ ꯇꯤꯟ ꯍꯦꯛ ꯇꯥꯁꯤꯜꯂꯛꯄ ꯀꯣꯛ ꯊꯗꯠꯂꯒ ꯍꯥꯏꯇꯥꯔꯦ ꯀꯣꯛ ꯀꯪꯕꯒ ꯌꯦꯟꯗ ꯑꯗꯨꯃꯥꯏꯅ ꯀꯣꯛ ꯄꯤꯖꯕꯅꯦ ꯑꯩ ꯑꯩ ꯀꯛꯑꯗꯤ ꯍꯤꯗꯥꯛꯀꯤ ꯈꯣꯠꯄꯒꯤꯗꯤ ꯑꯩꯁꯨ ꯀꯌꯥ ꯈꯪꯗ꯭ꯔꯦ ꯄꯣꯠꯆꯩ ꯀꯔꯤ ꯀꯔꯤ ꯊꯥꯔꯤ ꯍꯥꯏꯕ ꯅꯪꯒꯤ

ꯍꯣꯏ ꯑꯗꯨꯅ ꯕꯖꯥꯔꯗꯩ ꯂꯩꯔꯨꯗ꯭ꯔꯁꯨ ꯑꯗꯨꯝ ꯃꯅꯤꯡꯗꯩ ꯀꯛ ꯀꯛ ꯀꯪꯃꯦꯠꯇ ꯑꯣꯏꯔꯣ ꯆꯝꯐꯨꯠꯇ ꯑꯣꯏꯔꯣ ꯁꯂꯥꯛꯇ ꯑꯣꯏꯔꯣ ꯍꯣꯏꯅꯦ ꯑꯗꯨꯝ ꯑꯗꯨꯝ ꯀꯛ ꯀꯛ ꯌꯥꯝ ꯆꯥꯡꯗꯧ ꯅꯠꯇꯃꯤꯅ ꯈꯔ ꯆꯝꯐꯨꯠ ꯐꯨꯠꯀꯥꯟ ꯀꯌꯥꯝ ꯐꯨꯠꯂꯨꯅꯤ ꯑꯥ ꯕꯖꯥꯔꯗꯩ ꯂꯩꯔꯒ ꯍꯤꯗꯥꯛ ꯀꯥꯞꯄꯤ ꯀꯥꯞꯇꯦ ꯑꯗꯨ ꯀꯩꯅꯣ ꯇꯧꯗꯧ ꯁꯔꯨꯛ ꯌꯨꯝꯗꯒꯤ ꯈꯔ ꯐꯣꯏꯔꯒ ꯌꯨꯝꯗꯒꯤ ꯈꯔ ꯐꯣꯏꯔꯒ ꯑꯗꯨꯅ ꯐꯩꯌꯦꯕ ꯑꯗꯩ ꯀꯣꯕꯤ ꯀꯣꯕꯤ ꯑꯥ ꯀꯣꯕꯤꯁꯨ ꯇꯧꯔꯦ ꯎꯝ ꯍꯧꯖꯤꯛꯀꯥꯟꯒꯤ ꯕꯖꯥꯔꯗ ꯐꯪꯉꯤ ꯀꯣꯕꯤꯁꯤꯗꯤ ꯃꯤꯠꯅ ꯎꯔꯨꯗꯃꯤꯅ ꯈꯪꯄꯣꯟꯇꯦꯕ ꯐꯩꯑꯗꯤ ꯆꯥꯎꯉꯩ ꯆꯥꯎꯉꯩ ꯄꯣꯔꯛꯑꯅꯤ ꯆꯥꯎꯊꯣꯛ ꯆꯥꯎꯊꯣꯛ ꯆꯥꯎꯉꯩ ꯑꯁꯣꯟ ꯅꯥꯀꯟꯗꯗꯤ ꯍꯤꯗꯥꯛ ꯀꯥꯞꯁꯟ ꯂꯩꯔꯝꯃꯅꯤ ꯑꯩꯈꯣꯏꯅꯗꯤ ꯎꯄꯣꯟꯇꯦ ꯑꯗꯨꯗꯤ ꯑꯗꯨꯗꯤ ꯅꯨꯃꯤꯠ ꯈꯔ ꯍꯦꯛ ꯊꯝꯃꯨꯕꯒ ꯃꯅꯨꯡꯗ ꯇꯤꯟ ꯆꯥꯁꯟꯂꯝꯃꯦꯌꯦ ꯄꯠꯂꯦꯒ ꯇꯧꯔꯛꯑꯅꯤ ꯑꯗꯨ ꯑꯐꯕ ꯀꯩꯁꯨ ꯑꯣꯏꯗꯦꯕ ꯑꯗꯨꯅ ꯌꯨꯝꯗ ꯆꯥꯅꯉꯥꯏꯒꯤ ꯃꯉꯥ ꯇꯔꯥ ꯀꯩ ꯈꯔ ꯊꯥꯔꯒ ꯑꯗꯨꯝ ꯑꯗꯨꯅꯕꯨ ꯍꯦꯟꯅ ꯐꯔꯦꯗ ꯎꯝ ꯎꯝ ꯑꯗꯨ ꯑꯩꯁꯨ ꯈꯔ ꯊꯥꯒꯦ ꯇꯧꯕꯅꯤꯅꯦ ꯑꯩꯁꯨ ꯈꯔ ꯊꯥꯒꯦ ꯇꯧꯕꯁꯤꯗ ꯂꯩꯕꯥꯛꯁꯤ ꯈꯔ ꯐꯠꯇ ꯂꯩꯔꯦ ꯂꯩꯕꯥꯛꯁꯤ ꯏꯀꯟ ꯀꯟꯂꯒ ꯂꯩꯕꯥꯛꯁꯤ ꯈꯔ ꯇꯣꯡꯕꯒꯤ ꯕꯤꯠꯔꯨꯠꯀꯥꯗꯣ ꯕꯤꯠꯔꯨꯠꯇꯤ ꯑꯍꯣꯝꯕꯗ ꯊꯥꯗꯧꯅꯦ ꯍꯥꯏꯒꯨꯝ ꯇꯧꯋꯦ ꯑꯩꯈꯣꯏꯒꯤ ꯅꯨꯡꯁꯥꯒ ꯌꯥꯝ ꯀꯩꯅꯣ ꯇꯧꯗꯕꯤꯗ ꯍꯣꯝ ꯍꯣꯝ ꯂꯥꯎꯕ ꯖꯒꯥꯗ ꯑꯗꯨꯃꯥꯏꯅ ꯊꯥꯔꯒꯅ ꯍꯦꯟꯅ ꯐꯩ ꯍꯥꯏꯌꯦꯕ ꯑꯩꯁꯨ ꯊꯥꯒꯦ ꯍꯣꯏ ꯍꯣꯏ ꯍꯣꯏ ꯎꯝ ꯍꯥꯏꯔꯛꯑꯣ ꯍꯥꯏꯔꯛꯑꯣ ꯍꯥꯏꯔꯛꯑꯣ ꯑꯥꯎ ꯍꯣꯏ ꯍꯣꯏ ꯐꯔꯦ ꯐꯔꯦ ꯎꯝ ꯊꯝꯃꯣ ꯊꯝꯃꯣ ꯎꯝ